ꯑꯁ ꯑꯗꯨꯝ ꯂꯩꯔꯤꯕ ꯍꯥꯏꯕꯗꯨꯅꯤꯗ ꯍꯟꯗꯛꯁꯤ ꯍꯥꯟꯅꯒꯨꯝꯅ ꯀꯟꯗꯤꯁꯟꯁꯤ ꯅꯨꯡꯉꯥꯏꯇꯕꯅꯤꯅ ꯍꯟꯗꯛꯇꯤ ꯅꯨꯡꯉꯥꯏꯒꯗꯕ ꯃꯥꯟꯗꯦ ꯍꯧꯖꯤꯛ ꯕꯔꯃꯥ ꯃꯅꯨꯡꯗꯁꯨ ꯏꯔꯥꯡ ꯇꯧꯔꯤꯕꯅꯤꯅ ꯒꯦꯠꯁꯤꯁꯨ ꯂꯣꯜꯂꯤ ꯂꯣꯟꯕꯗꯤ ꯑꯗꯨꯕꯨ ꯅꯣꯡꯃ ꯅꯤꯅꯤ ꯂꯩꯔꯒꯗꯤ ꯍꯥꯡꯅꯦꯗꯤ ꯍꯥꯏꯕꯅꯤ ꯏꯇꯥꯎ ꯍꯣꯏꯅ ꯌꯥꯝꯅ ꯂꯥꯛꯅꯤꯡꯉꯒꯅꯕꯨ ꯑꯗꯨꯝ ꯃꯤ ꯏꯃꯥꯟꯅꯕ ꯈꯔꯥ ꯄꯨꯜꯂꯒ ꯑꯗꯨꯝ ꯆꯠꯂꯁꯤ ꯆꯠꯀꯦ ꯍꯥꯏꯔꯁꯨ ꯗꯦꯠꯁꯦ ꯉꯁꯤꯁꯦ ꯇꯥꯡ ꯇ꯭ꯋꯦꯟꯇꯤ ꯁꯦꯚꯦꯟ ꯇ꯭ꯋꯦꯟꯇꯤ ꯐꯥꯏꯚ ꯑꯣꯏꯔꯝꯃꯅꯤ ꯑꯗꯨꯗꯨꯗꯤ ꯗꯦꯠ ꯇ꯭ꯋꯦꯟꯇꯤ ꯁꯦꯚꯦꯟ ꯑꯗꯨꯋꯥꯏꯗ ꯑꯗꯨꯨꯝ ꯆꯠꯂꯁꯦ ꯍꯣꯏ ꯍꯣꯏ